ꯇꯦꯛꯅꯣꯂꯣꯖꯤ ꯆꯥꯎꯈꯠꯂꯛꯄꯒꯤ ꯂꯝꯗ ꯍꯧꯖꯤꯛ ꯍꯥꯏꯔꯒꯗꯤ ꯍꯥꯟꯅꯗꯤ ꯐꯧ ꯇꯛꯄꯇ ꯑꯣꯏꯔꯁꯨ ꯆꯀ꯭ꯔꯤꯒ ꯇꯛꯂꯒ ꯁꯤꯖꯤꯟꯅꯔꯝꯃꯤ ꯍꯧꯖꯤꯛꯇꯤ ꯌꯥꯝ ꯆꯥꯎꯈꯠꯂꯛꯂꯕꯅꯤꯅ ꯃꯤꯟꯗ ꯇꯛꯅꯔꯦ ꯃꯤꯟꯗꯨꯁꯨ ꯃꯤꯟꯗꯨꯁꯨ ꯑꯩꯈꯣꯏꯒꯤ ꯍꯦꯛ ꯃꯅꯥꯛ ꯃꯅꯥꯛꯇ ꯂꯩꯅꯔꯦ ꯑꯗꯨꯒ ꯆꯠꯄ ꯊꯣꯛꯄꯇ ꯑꯣꯏꯔꯁꯨ ꯆꯠꯄꯇ ꯆꯠꯄ ꯊꯣꯛꯄꯇ ꯑꯣꯏꯔꯁꯨ ꯁꯥꯏꯀꯟꯅ ꯈꯣꯡꯅ ꯆꯠꯅꯔꯝꯕꯗꯨ ꯒꯥꯔꯤꯒꯤ ꯍꯧꯖꯤꯛ ꯃꯇꯦꯛ ꯑꯝꯇ ꯑꯣꯏꯔꯁꯨ ꯆꯠꯄꯗ ꯒꯥꯔꯤ ꯃꯆꯥ ꯒꯥꯔꯤ ꯑꯆꯧꯕ ꯆꯠꯅꯔꯦ ꯁꯤꯅꯤ ꯆꯥꯎꯈꯠꯂꯛꯄ ꯇꯦꯛꯅꯣꯂꯣꯖꯤ ꯍꯥꯏ